ꯑꯣ ꯇꯥꯕ꯭ꯔꯣ ꯎꯝ ꯑꯣꯖꯥ ꯀꯩꯅꯣ ꯑꯩꯈꯣꯏꯒꯤ ꯎꯝ ꯍꯥꯏꯔꯛꯑꯣ ꯍꯥꯏꯔꯛꯑꯣ ꯑꯣ ꯁ꯭ꯀꯨꯜꯁꯦ ꯑꯩꯈꯣꯏꯁꯦ ꯑꯉꯥꯡ ꯑꯣ ꯑꯉꯥꯡꯁꯦꯀꯣ ꯎꯝ ꯑꯉꯥꯡꯁꯦ ꯑꯩꯈꯣꯏ ꯍꯟꯗꯛꯇꯤ ꯈꯔ ꯌꯥꯝꯃꯟꯁꯦ ꯄꯦꯔꯦꯟꯁꯤꯡꯗꯨ ꯀꯧꯔꯒ ꯐꯖꯅ ꯍꯥꯏꯔꯒꯀꯣ ꯑꯗꯨꯗꯒꯤ ꯏꯪꯂꯤꯁ ꯄꯥꯕ ꯊꯣꯛꯄ ꯈꯣꯠꯅꯕ ꯍꯩꯅꯕ ꯑꯦꯛꯇꯤꯕꯤꯇꯤ ꯁꯥꯟꯅ ꯈꯣꯠꯅꯕꯒꯤ ꯃꯇꯥꯡꯗ ꯈꯟꯅꯁꯦ ꯍꯥꯏꯕ ꯑꯗꯨꯗꯨꯒꯤ ꯋꯥꯔꯤ ꯁꯥꯕꯅꯤ ꯍꯣꯏ

ꯍꯣꯏ ꯍꯣꯏ ꯑꯗꯨꯒꯤ ꯃꯊꯛꯇ ꯑꯃꯨꯛꯀ ꯑꯩꯈꯣꯏ ꯑꯉꯥꯡꯁꯤꯡꯒꯤ ꯃꯃꯥ ꯃꯄꯥ ꯄꯦꯔꯦꯟꯁꯁꯤꯡ ꯀꯧꯔꯒꯀꯣ ꯃꯦꯇꯤꯡ ꯑꯃ ꯇꯧꯔꯒ ꯑꯗꯨꯗꯒꯤ ꯃꯈꯣꯏꯗ ꯋꯥꯔꯤ ꯁꯥꯔꯁꯦ ꯑꯗꯨꯒ ꯑꯗꯨ ꯅꯠꯇ꯭ꯔꯗꯤ ꯑꯩꯈꯣꯏ ꯉꯥꯛꯇꯁꯨ ꯈꯟꯅꯕ ꯌꯥꯗꯦ ꯃꯣꯏꯒꯨꯁꯨ ꯃꯃꯥ ꯃꯄꯥ ꯀꯧꯗꯣꯏꯅꯤꯅꯀꯣ ꯑꯗꯨꯃꯥꯏꯅ ꯅꯠꯇ꯭ꯔꯗꯤ ꯌꯥꯔꯣꯏ ꯑꯗꯨ ꯑꯇꯩ ꯑꯇꯩ ꯄꯥꯎ ꯎꯝ ꯎꯝ ꯎꯝ ꯎꯝ

ꯎꯝ ꯎꯝ ꯎꯝ ꯑꯇꯩ ꯑꯇꯩꯗꯤ ꯀꯔꯤꯅꯣ ꯑꯩꯈꯣꯏꯅ ꯈꯟꯅꯒꯗꯕꯁꯦ ꯑꯗꯨꯗꯤ ꯍꯌꯦꯡ ꯍꯌꯦꯡ ꯁ꯭ꯀꯨꯜꯗ ꯊꯦꯡꯅꯔꯁꯤꯔ ꯅꯠꯇ꯭ꯔꯒꯀꯣ ꯐꯖꯅ ꯑꯩꯈꯣꯏ ꯋꯥꯔꯤ ꯈꯟꯅꯔꯁꯤ ꯑꯗꯨ ꯅꯠꯇ꯭ꯔꯗꯤ ꯎꯝ ꯎꯝ ꯎꯝ ꯎꯝ ꯎꯝ ꯎꯝ

ꯍꯣꯏ ꯍꯣꯏ ꯎꯝ ꯍꯣꯏ ꯍꯣꯏ ꯐꯔꯦ ꯐꯔꯦ ꯑꯗꯨꯗꯤ ꯍꯌꯦꯡ ꯁ꯭ꯀꯨꯜꯗ ꯑꯣꯏꯅ ꯊꯦꯡꯅꯔꯁꯦꯀꯣ ꯑꯗꯨꯒ ꯀꯩꯅꯣ ꯇꯧꯔꯁꯤ ꯌꯥꯔꯦꯀꯣ ꯑꯣ ꯍꯣꯏ ꯍꯣꯏ ꯍꯥꯏꯔꯣ ꯍꯥꯏꯔꯣ ꯎꯝ ꯎꯝ ꯍꯣꯏ ꯍꯣꯏ ꯎꯝ ꯃꯥꯅꯤ ꯃꯥꯅꯤ

ꯍꯣꯏ ꯍꯣꯏ ꯑꯗꯨꯃꯥꯏꯅ ꯇꯧꯔꯁꯦ ꯃꯦꯗꯥꯝ ꯍꯣꯏ ꯀꯣ ꯎꯅꯔꯒ ꯐꯔꯦ ꯐꯔꯦ ꯑꯗꯨꯗꯤ ꯎꯝ ꯃꯤꯅꯤꯠ ꯃꯔꯤ ꯍꯦꯜꯂꯒ ꯌꯥꯔꯦ